ꯑꯩꯈꯣꯏꯒꯤ ꯐꯨꯔꯨꯞꯁꯤꯡꯒꯤ ꯃꯁꯥꯗ ꯁꯤꯡꯗ ꯌꯥꯝꯅ ꯃꯔꯨꯑꯣꯏ ꯁꯥꯟꯅ ꯈꯣꯠꯅ ꯍꯥꯏꯕ ꯑꯁꯤꯅ ꯑꯉꯥꯡꯁꯤꯡ ꯑꯃꯁꯨꯡ ꯑꯍꯜꯁꯤꯡꯒꯤ ꯍꯛꯆꯥꯡ ꯁꯥꯖꯦꯜ ꯑꯣꯏꯍꯜꯂꯤ ꯍꯥꯏꯔꯤꯕ ꯁꯥꯟꯅ ꯈꯣꯠꯅꯕ ꯑꯁꯤꯗ ꯃꯤꯡ ꯑꯣꯏꯅ ꯄꯜꯂꯕꯗ ꯁꯒꯣꯜ ꯀꯥꯡꯖꯩ ꯁꯥꯟꯅꯕ ꯃꯨꯛꯅꯥ ꯀꯥꯡꯖꯩ ꯁꯥꯟꯅꯕ ꯑꯁꯤꯅ ꯑꯩꯈꯣꯏꯒꯤ ꯍꯛꯆꯥꯡ ꯑꯗꯨꯛꯀꯤ ꯃꯇꯤꯛ ꯐꯍꯜꯂꯤ ꯃꯇꯝ ꯆꯥꯅ ꯁꯥꯟꯅꯕ ꯑꯃꯁꯨꯡ ꯃꯇꯝ ꯆꯥꯅ ꯍꯧꯒꯠꯄ ꯇꯨꯝꯕ ꯆꯥꯕ ꯆꯥꯡ ꯅꯥꯏꯅ ꯇꯧꯕ ꯃꯁꯤꯅ ꯁꯥꯟꯅꯕꯒꯤ ꯑꯁꯤ ꯑꯍꯥꯟꯕ ꯊꯧꯔꯥꯡꯅꯤ ꯊꯧꯔꯝ ꯊꯧꯔꯥꯡꯁꯤꯡ ꯑꯁꯤ ꯃꯥꯏ ꯄꯥꯛꯅ ꯁꯥꯟꯅꯕ ꯁꯥꯟꯅꯒꯗꯕꯅꯤ ꯁꯥꯟꯅꯔꯣꯏ ꯁꯥꯟꯅꯕꯁꯤꯡ ꯑꯁꯤ ꯃꯥꯏ ꯄꯥꯛꯅꯕꯒꯤꯃꯗꯛꯇ ꯃꯇꯝ ꯆꯥꯅ ꯆꯥꯕ ꯑꯣꯖꯥ ꯒꯨꯔꯨꯁꯤꯡꯅ ꯍꯥꯏꯕ ꯏꯟꯕ ꯑꯁꯤꯅꯆꯤꯡ ꯊꯕꯛ ꯊꯔꯝꯁꯤꯡ ꯇꯧꯒꯗꯕꯅꯤ ꯍꯥꯏꯔꯤꯕ ꯁꯥꯟꯅꯕꯁꯤꯡ ꯒꯤ ꯃꯅꯨꯡꯗ ꯁꯒꯣꯜ ꯀꯥꯡꯖꯩ ꯃꯨꯛꯅꯥ ꯀꯥꯡꯖꯩ ꯑꯗꯨꯒ ꯐꯨꯠꯕꯣꯜ ꯀ꯭ꯔꯤꯛꯀꯦꯠ ꯑꯁꯤꯅꯆꯤꯡꯕꯅꯤ